ꯑꯩꯅ ꯑꯦꯃꯥꯖꯣꯟꯗꯒꯤ ꯖꯤꯛꯀꯦꯠ ꯑꯃꯈꯛ ꯑꯣꯔꯗꯔ ꯇꯧꯖꯔꯨꯕꯅꯦ ꯍꯥꯏꯔꯤꯕ ꯖꯤꯛꯀꯦꯠ ꯑꯁꯤ ꯍꯧꯖꯤꯛ ꯑꯩꯅ ꯌꯦꯡꯉꯨꯕ ꯃꯇꯝꯗ ꯁꯥꯏꯖꯇꯨꯁꯨ ꯑꯩꯅ ꯑꯦꯛꯁꯇ꯭ꯔꯥ ꯂꯥꯔꯖ ꯍꯥꯏꯈꯤꯕꯅꯦ ꯑꯗꯣ ꯃꯥꯁꯦ ꯃꯦꯗꯤꯌꯝ ꯑꯣꯏꯅ ꯄꯤꯕꯤꯔꯛꯑꯦꯕꯀꯣ ꯑꯗꯨꯒ ꯂꯤꯠꯄ ꯃꯇꯝꯗ ꯍꯥꯏꯗꯤ ꯁꯥꯏꯖꯇꯣ ꯆꯥꯟꯅꯗ꯭ꯔꯕꯅꯤꯅ ꯂꯤꯠꯄꯁꯨ ꯌꯥꯗ꯭ꯔꯦ ꯑꯗꯨꯒꯤ ꯃꯊꯛꯇꯁꯨ ꯇꯥꯏꯁꯟꯕ ꯌꯧꯗꯕꯒꯤ ꯃꯑꯣꯡꯗ ꯌꯥꯝꯅ ꯁꯦꯒꯥꯏꯕ ꯃꯆꯤꯠ ꯃꯆꯤꯠꯁꯨ ꯌꯥꯝ ꯌꯥꯎꯔꯝꯃꯦꯕ ꯑꯗꯨ ꯑꯩꯅ ꯑꯦꯛꯁꯄꯦꯛ ꯇꯧꯔꯨꯕꯗꯤ ꯌꯥꯝꯅ ꯄꯥꯝꯖꯅ ꯂꯩꯈꯤꯕꯅꯦꯕ ꯌꯥꯝꯅ ꯌꯦꯡꯕꯗ ꯌꯥꯝꯅ ꯐꯖꯕ ꯌꯦꯡꯕꯗ ꯌꯥꯝ ꯄꯥꯝꯖꯈꯤꯕ ꯑꯗꯨꯗꯨꯒꯤ ꯑꯩꯅ ꯂꯩꯔꯨꯕꯅꯤ ꯑꯗꯣ ꯑꯩꯅ ꯈꯜꯂꯨꯔꯤꯗꯨꯒ ꯑꯩꯅ ꯐꯪꯉꯤꯁꯤꯒꯗꯤ ꯌꯥꯝꯅ ꯈꯦꯠꯅꯔꯦ ꯑꯁꯤꯒꯤꯗꯃꯛꯇ ꯑꯩ ꯅꯨꯡꯉꯥꯏꯇꯕ ꯐꯥꯎꯖꯩ